ꯑꯩꯈꯣꯏꯅ ꯃꯤ ꯌꯥꯝ ꯇꯥꯕ ꯃꯐꯝ ꯍꯥꯏꯕꯁꯦ ꯃꯁꯤ ꯑꯃꯔꯣꯝꯗ ꯍꯥꯏꯔꯒꯗꯤ ꯖꯒꯥꯗꯣ ꯈꯔ ꯀꯔꯤ ꯍꯥꯏꯇꯥꯔꯦ ꯈꯤꯇꯪ ꯆꯥꯎꯈꯠꯄ ꯍꯥꯏꯒꯗ꯭ꯔꯥ ꯈꯔ ꯃꯔꯨ ꯑꯣꯏꯕ ꯖꯒꯥꯗ ꯃꯔꯨ ꯑꯣꯏꯅ ꯈꯔ ꯆꯥꯎꯈꯠꯄ ꯍꯥꯏꯕ ꯇꯥꯔꯦ ꯑꯗꯨꯒꯨꯝꯕꯗ ꯃꯤꯁꯤ ꯈꯔ ꯌꯥꯝ ꯇꯥꯒꯜꯂꯤ ꯑꯗꯨ ꯃꯤ ꯌꯥꯝꯅ ꯇꯥꯕꯁꯤ ꯃꯁꯤꯒꯤ ꯀꯥꯟꯅꯕꯁꯨ ꯂꯩ ꯑꯗ ꯑꯃꯔꯣꯝꯗ ꯃꯥꯡꯖꯕꯁꯨ ꯑꯗꯨꯝ ꯂꯩ ꯃꯍꯥꯛꯅ ꯀꯥꯟꯅꯕꯗꯤ ꯅꯠꯇꯤ ꯅꯠꯇꯦ ꯃꯤ ꯌꯥꯝꯅ ꯇꯥꯔꯒꯗꯤ ꯃꯐꯝ ꯑꯗꯨ ꯃꯤꯅ ꯑꯩꯈꯣꯏꯒꯤ ꯍꯨꯔꯥꯟ ꯆꯤꯟꯊꯤ ꯇꯧꯕ ꯀꯌꯥ ꯉꯝꯍꯟꯗꯦ

ꯃꯤ ꯇꯥꯕꯒꯤ ꯃꯥꯡꯖꯕ ꯑꯃꯅ ꯃꯥꯡꯖꯕ ꯍꯥꯏꯕꯗꯤ ꯃꯤ ꯌꯥꯝ ꯇꯥꯕꯒꯤ ꯃꯥꯡꯖꯕꯁꯤꯅ ꯑꯇꯩ ꯀꯩꯁꯨ ꯅꯠꯇꯦ ꯃꯐꯝ ꯑꯗꯣ ꯃꯤ ꯌꯥꯝꯅ ꯇꯥꯔꯒꯗꯤ ꯑꯩꯈꯣꯏ ꯆꯥꯊꯣꯛ ꯄꯣꯠꯊꯣꯛ

ꯑꯩꯈꯣꯏꯒꯤ ꯑꯗꯨꯒ ꯂꯣꯏꯅꯅ ꯃꯤ ꯌꯥꯝ ꯇꯥꯔꯒꯗꯤ ꯑꯩꯈꯣꯏꯒꯤ ꯄꯣꯂꯨꯁꯟ ꯍꯥꯏꯕꯗꯤ ꯀꯔꯤꯅꯣ ꯑꯩꯈꯣꯏꯒꯤ ꯑꯃꯒꯤ ꯑꯣꯏꯒꯦꯔꯥ ꯑꯃꯒꯤ ꯑꯣꯏꯔꯣ ꯄꯣꯂꯨꯁꯟ ꯌꯥꯝꯅ ꯊꯣꯛꯄ ꯑꯣꯏꯕꯅꯤꯅ ꯃꯗꯨꯒꯤꯁꯨ ꯃꯥꯡꯖꯕ ꯈꯔ ꯑꯗꯨꯝ ꯂꯩ ꯑꯗꯨꯅ ꯃꯤ ꯌꯥꯝꯅ ꯇꯥꯕ ꯑꯃꯁꯨꯡ ꯇꯥꯗꯕ ꯑꯅꯤꯒꯤ ꯈꯦꯠꯅꯕ ꯍꯥꯏꯕꯕꯨ ꯑꯩꯈꯣꯏ ꯑꯇꯥꯕ ꯃꯤ ꯌꯥꯝ ꯇꯥꯔꯒꯅ ꯑꯩꯈꯣꯏꯒꯤ ꯐꯖꯕ ꯃꯐꯝ ꯃꯔꯨ ꯑꯣꯏꯕ ꯃꯐꯝ ꯗꯔꯀꯥꯔ ꯑꯣꯏꯕ ꯈ꯭ꯋꯥꯏꯗꯒꯤ ꯃꯔꯨ ꯑꯣꯏꯕ ꯃꯐꯝꯗꯅ ꯃꯤꯁꯤ ꯈꯔ ꯍꯦꯟꯅ ꯃꯥꯔꯀꯦꯠ ꯀꯤ ꯃꯌꯥꯁꯤꯅ ꯃꯤ ꯈꯔ ꯍꯦꯟꯅ ꯇꯥꯏ ꯑꯗꯨꯒ ꯁꯤꯗ ꯂꯣꯏꯁꯤꯟꯖꯔꯦ